ꯍꯜꯂꯣ ꯇꯣꯝꯕꯤ ꯅꯪ ꯂꯝꯖꯤꯡꯕ ꯀꯦꯞꯀꯤ ꯀꯩꯅꯣꯗꯣ ꯅꯪ ꯅꯍꯥꯟ ꯃꯃꯥꯡꯗ ꯑꯣꯔꯗꯔ ꯇꯧꯈ꯭ꯔꯦꯗꯅ ꯃꯣꯏꯒꯤ ꯗ꯭ꯔꯥꯏꯕꯔꯖꯤꯡꯗꯣ ꯀꯃꯥꯏꯅ ꯇꯧꯒꯦ ꯑꯗꯨꯒ ꯃꯣꯏꯒꯤ ꯑꯩꯈꯣꯏꯒꯤ ꯔꯦꯠꯇꯤꯡꯗꯤ ꯀꯃꯥꯏꯅ ꯇꯧꯒꯦꯕ ꯃꯣꯏꯒꯤ ꯚꯔꯥ ꯂꯧꯕꯒꯤ ꯃꯑꯣꯡꯁꯦ ꯑꯗꯣ ꯅꯪꯗꯤ ꯍꯥꯟꯅ ꯇꯣꯡꯈ꯭ꯔꯝꯅꯤꯅ ꯈꯪꯉꯝꯒꯅꯤ ꯑꯩꯗꯤ ꯑꯃꯨꯛꯇ ꯇꯣꯡꯗ꯭ꯔꯤ ꯑꯗꯨꯅ ꯈꯪꯗꯦ ꯑꯗꯣ ꯍꯟꯗꯛꯁꯦ ꯑꯩꯁꯦ ꯑꯣꯔꯗꯔ ꯑꯃ ꯇꯧꯒꯦ ꯇꯧꯕ ꯑꯗꯨꯗꯩꯗꯨꯗꯩꯗ ꯍꯥꯟꯅ ꯅꯪꯗꯤ ꯈꯪꯉꯒ ꯂꯩꯕꯅꯤꯅ ꯅꯉꯣꯟꯗꯒꯤ ꯁꯨꯝ ꯈꯤꯇꯪ ꯍꯪꯒꯦꯅ ꯇꯧꯔꯛꯏꯅꯦ ꯑꯩꯁꯦ